ꯍꯧꯈꯤꯕ ꯆꯍꯤ ꯇꯔꯥꯒꯤ ꯈꯨꯖꯤꯡ ꯈꯔꯗꯒꯤ ꯚꯥꯔꯠꯇ ꯊꯣꯛꯂꯛꯈꯤꯕ ꯑꯅꯧꯕ ꯊꯕꯛ ꯑꯃꯁꯨꯡ ꯊꯧꯗꯥꯡ ꯈꯔ ꯄꯜꯂꯕꯗ ꯈꯨꯗꯝ ꯑꯣꯏꯅ ꯌꯨꯇꯨꯕꯔ ꯑꯣꯏꯔꯛꯄ ꯑꯗꯨꯒ ꯂꯝ ꯀꯣꯏꯕ ꯐꯥꯒꯤ ꯖꯨꯒꯥꯏ ꯇꯧꯕ ꯍꯥꯏꯕꯅꯆꯤꯡꯕꯁꯤꯡꯁꯤ ꯄꯟꯕ ꯌꯥꯏ ꯌꯨꯇꯨꯕꯔ ꯑꯣꯏꯕ ꯍꯥꯏꯅ ꯍꯥꯏꯔꯒ ꯅꯍꯥꯁꯤꯡꯁꯤꯒꯤ ꯃꯔꯛꯇ ꯆꯥꯕ ꯊꯛꯄꯗꯕꯨ ꯑꯣꯏꯔꯣ ꯍꯛꯆꯥꯡ ꯐꯅꯕꯗꯕꯨ ꯑꯣꯏꯔꯣ ꯂꯩꯀꯣꯜ ꯁꯦꯝꯒꯠꯄ ꯑꯗꯨꯒ ꯗꯤꯖꯥꯏꯟ ꯁꯦꯝꯗꯅ ꯐꯤꯔꯣꯜ ꯇꯨꯗꯅ ꯑꯅꯧꯕ ꯃꯈꯜ ꯃꯊꯦꯜꯒꯤ ꯗꯤꯖꯥꯏꯟ ꯀꯌꯥ ꯀꯌꯥ ꯄꯨꯊꯣꯛꯇꯅ ꯁꯦꯝꯒꯠꯂꯛꯄ ꯑꯁꯤꯒꯨꯝꯕꯁꯤꯡ ꯑꯁꯤ ꯄꯟꯕ ꯌꯥꯏ ꯑꯗꯨꯒ ꯍꯧꯖꯤꯛ ꯅꯍꯥꯁꯤꯡꯁꯤꯅ ꯁꯔꯀꯥꯔꯒꯤ ꯊꯕꯛꯇꯕꯨ ꯊꯕꯛꯅꯦ ꯍꯥꯏꯅ ꯉꯥꯏꯅꯔꯝꯕ ꯃꯃꯥꯡꯉꯩꯒꯤ ꯋꯥꯈꯜꯂꯣꯟ ꯑꯗꯨ ꯊꯥꯗꯣꯛꯇꯨꯅ ꯃꯁꯥ ꯃꯁꯥꯒꯤ ꯑꯣꯏꯕ ꯃꯔꯣꯝꯗꯣꯝ ꯂꯦꯞꯆꯕ ꯉꯝꯅꯅꯕ ꯍꯣꯠꯅꯕꯗ ꯁꯦꯟꯗꯥꯟ ꯂꯝꯕꯤ ꯀꯌꯥ ꯁꯦꯝꯒꯠꯇꯨꯅ ꯄꯨꯈꯠꯂꯛꯂꯤꯕ ꯑꯁꯤ ꯅꯍꯥꯔꯣꯜꯁꯤꯡꯒꯤ ꯃꯔꯛꯇ ꯂꯩꯕ ꯑꯍꯣꯡꯕꯅꯤ ꯑꯗꯨꯒ ꯑꯐꯕ ꯈꯣꯡꯊꯥꯡꯅꯤ ꯍꯥꯏꯅ ꯂꯧꯒꯅꯤ ꯃꯈꯣꯏꯒꯤ ꯃꯔꯛꯇ ꯑꯣꯟꯇ꯭ꯔꯄ꯭ꯔꯅꯣꯔ ꯀꯌꯥ ꯑꯣꯏꯔꯛꯄ ꯑꯗꯨꯒ ꯑꯅꯧ ꯑꯅꯧꯕ ꯊꯕꯛ ꯀꯌꯥ ꯇꯧꯔꯛꯄꯁꯤꯡ ꯑꯁꯤꯅ ꯇꯨꯡꯗ ꯂꯥꯛꯀꯗꯧꯔꯤꯕ ꯅꯍꯥꯔꯣꯜꯁꯤꯡꯗꯁꯨ ꯃꯈꯣꯏꯒꯤ ꯃꯇꯨꯡ ꯏꯜꯂꯛꯂꯤꯕ ꯅꯍꯥꯔꯣꯟꯁꯤꯡꯗꯁꯨ ꯑꯅꯧꯕ ꯑꯁꯥ ꯀꯌꯥ ꯄꯤꯗꯨꯅ ꯃꯁꯥꯒꯤ ꯁꯦꯟꯃꯤꯠꯂꯣꯟ ꯍꯦꯟꯒꯠꯍꯟꯕꯇ ꯅꯠꯇꯅ ꯂꯩꯕꯥꯛ ꯃꯁꯥꯒꯤ ꯂꯩꯕꯥꯛꯁꯤꯡꯒꯤ ꯑꯣꯏꯕ ꯚꯥꯔꯠꯀꯤ ꯑꯣꯏꯕ ꯑꯄꯨꯝꯕ ꯑꯣꯏꯅ ꯌꯦꯡꯂꯕꯗ ꯚꯥꯔꯠꯀꯤ ꯑꯣꯏꯅ ꯌꯦꯡꯕ ꯁꯦꯟꯃꯤꯠꯂꯣꯟ ꯍꯦꯟꯒꯠꯍꯟꯕꯗ ꯌꯥꯝꯅ ꯃꯇꯦꯡ ꯄꯥꯡꯉꯤ ꯍꯥꯏꯅ ꯍꯥꯏꯖꯅꯤꯡꯉꯤ